ꯑꯩꯒꯤ ꯈꯨꯡꯎꯞ ꯑꯃ ꯂꯩꯖꯩ ꯑꯩꯅ ꯁꯟꯗꯦ ꯃꯥꯔꯀꯦꯠꯇꯒꯤ ꯂꯩꯖꯔꯨꯕꯅꯤ ꯑꯗꯣ ꯌꯥꯝꯅ ꯐꯒꯗ꯭ꯔꯥ ꯈꯜꯂꯝꯕꯅꯤ ꯑꯗꯨꯕꯨ ꯌꯥꯝꯅ ꯐꯠꯇꯕ ꯀ꯭ꯋꯥꯂꯤꯇꯤ ꯍꯥꯏꯒꯗ꯭ꯔꯥ ꯀꯔꯤꯅꯣ ꯑꯩꯅ ꯂꯝꯖꯦꯟ ꯆꯦꯟꯕ ꯃꯇꯝꯗ ꯈꯨꯡꯎꯞ ꯑꯁꯤ ꯁꯤꯖꯤꯟꯅꯕꯅꯤ ꯑꯗꯣ ꯁꯤꯖꯤꯟꯅꯕꯁꯤ ꯑꯩꯉꯣꯟꯗ ꯌꯥꯝꯅ ꯅꯨꯡꯉꯥꯏꯇꯕ ꯍꯥꯏꯒꯗ꯭ꯔꯥ ꯈꯣꯡꯎꯞꯁꯤꯅ ꯐꯠꯇꯕꯒꯤ ꯍꯥꯏꯒꯗ꯭ꯔꯥ ꯍꯥꯏꯗꯤ ꯂꯝꯕꯤ ꯂꯝꯖꯦꯟ ꯆꯦꯟꯕ ꯃꯇꯝꯗ ꯑꯩꯈꯣꯏꯅ ꯁꯤꯖꯤꯟꯅꯕ ꯃꯇꯝꯗ ꯈꯨꯒꯥꯁꯦ ꯁꯦꯒꯥꯏꯔꯛꯄ ꯑꯗꯨꯒ ꯏꯁꯤꯡꯁꯨ ꯑꯗꯨꯝ ꯅꯣꯡ ꯆꯨꯕ ꯀꯥꯟꯗ ꯑꯩꯈꯣꯏꯅ ꯋꯥꯇꯔ ꯄ꯭ꯔꯨꯞꯅꯦ ꯈꯜꯂꯒ ꯂꯩꯖꯔꯨꯕꯅꯤ ꯈꯣꯡꯎꯞ ꯑꯁꯦ ꯑꯗꯨꯒ ꯋꯥꯇꯔ ꯄ꯭ꯔꯨꯞꯇꯤ ꯑꯣꯏꯔꯝꯗ꯭ꯔꯦ ꯑꯗꯨꯒꯤ ꯃꯊꯛꯇ ꯃꯈꯥꯒꯤ ꯈꯨꯒꯥꯁꯤꯁꯨ ꯁꯦꯒꯥꯏꯔꯦ ꯑꯁꯤꯗ ꯑꯩꯈꯣꯏꯅ ꯁꯤꯖꯤꯟꯅꯕꯁꯤ ꯌꯥꯝꯅ ꯅꯨꯡꯉꯥꯏꯇꯕ ꯍꯥꯏꯒꯗ꯭ꯔꯥ ꯑꯩ ꯈꯨꯡꯎꯞ ꯑꯁꯤ ꯂꯨꯄꯥ ꯆꯍꯨꯝ ꯄꯤꯔ ꯂꯩꯔꯛꯈꯤꯕꯅꯤ ꯆꯍꯨꯝ ꯄꯤꯔ ꯂꯩꯔꯛꯈꯤꯕ ꯃꯇꯝ ꯑꯁꯦ ꯀꯨꯏꯗ꯭ꯔꯤ ꯑꯩ ꯅꯨꯃꯤꯠ ꯅꯤꯅꯤꯃꯨꯛꯇ ꯁꯨꯕꯗ ꯉꯥꯏꯔꯤ ꯑꯩꯅ ꯂꯝꯖꯦꯟ ꯆꯦꯟꯕꯗ ꯁꯤꯖꯤꯟꯅꯛꯏꯁꯦ ꯑꯗꯨꯕꯨ ꯃꯇꯥꯡꯁꯦ ꯑꯩꯈꯣꯏ ꯅꯣꯡ ꯆꯨꯕꯁꯨ ꯌꯥꯎꯋꯤ ꯆꯨꯗꯕꯁꯨ ꯌꯥꯎꯋꯤ ꯑꯗꯣ ꯑꯩ ꯋꯥꯇꯔ ꯄ꯭ꯔꯨꯞ ꯈꯜꯂꯒ ꯑꯗꯨꯝ ꯂꯩꯖꯕꯅꯤ ꯈꯣꯡꯎꯞ ꯑꯁꯦ ꯑꯗꯣ ꯃꯌꯥꯝꯅ ꯂꯩꯕꯤꯒꯦ ꯍꯥꯏꯅ ꯈꯟꯕꯤꯔꯗꯤ ꯍꯥꯏꯗꯤ ꯀ꯭ꯋꯥꯂꯤꯇꯤ ꯂꯩꯕ ꯈꯣꯡꯎꯞ ꯇꯥꯡꯉꯁꯨ ꯇꯥꯡꯅ ꯂꯩꯔꯤꯉꯩꯗ ꯑꯃ ꯐꯅ ꯂꯩꯍꯧꯕꯅ ꯐꯅꯤ ꯑꯗꯨꯕꯨ